ꯈꯨꯡꯒꯪ ꯑꯃꯗꯤ ꯁꯍꯔꯁꯤꯡꯒꯤ ꯃꯐꯝꯁꯤꯡꯗ ꯑꯩꯈꯣꯏꯒꯤ ꯂꯥꯏꯅꯥꯁꯤꯡ ꯂꯥꯏꯅꯥ ꯃꯈꯜ ꯃꯈꯜ ꯍꯦꯟꯒꯠꯂꯛꯄꯒꯤ ꯑꯩꯒꯤ ꯃꯣꯏꯇ ꯑꯩꯈꯣꯏꯒꯤ ꯏꯁꯤꯡ ꯅꯨꯡꯁꯤꯠ ꯁꯦꯡꯂꯛꯇꯕ ꯐꯠꯇ ꯍꯥꯎꯗꯤ ꯄ꯭ꯂꯥꯁꯇꯤꯛ ꯃꯐꯝ ꯆꯥꯅ ꯍꯨꯟꯗꯣꯛꯇꯕ ꯇꯨꯔꯦꯟꯗ ꯊꯥꯊꯕ ꯑꯗꯨꯝꯕ ꯑꯗꯩꯗꯤ ꯆꯤꯡ ꯃꯩ ꯊꯥꯗꯣꯛꯄ ꯑꯩꯈꯣꯏ ꯂꯦꯟꯁ꯭ꯂꯥꯏꯗ ꯊꯣꯛꯍꯟꯕ ꯆꯤꯡ ꯃꯩ ꯊꯥꯗꯣꯛꯄꯅ ꯑꯩꯈꯣꯏꯒꯤ ꯏꯁꯤꯡ ꯅꯨꯡꯁꯤꯠ ꯅꯨꯡꯁꯤꯠ ꯁꯦꯡꯍꯟꯗꯕ ꯑꯃꯗꯤ ꯏꯁꯤꯡ ꯃꯣꯠꯍꯟꯕ ꯑꯗꯨꯝꯕ ꯊꯣꯛꯂꯛꯄꯅ ꯃꯔꯝ ꯑꯣꯏꯔꯒ ꯑꯩꯈꯣꯏꯒꯤ ꯊꯛꯂꯤꯕ ꯏꯁꯤꯡ ꯁꯦꯡꯗꯕꯅꯤꯅ ꯑꯩꯈꯣꯏꯗ ꯍꯛꯆꯥꯡꯗ ꯐꯍꯟꯗꯕ ꯄꯨꯟꯁꯤ ꯅꯨꯡꯁꯥꯡꯅ ꯍꯤꯡꯍꯟꯗꯕ ꯂꯥꯏꯅꯥ ꯃꯈꯜ ꯃꯈꯜ ꯄꯣꯛꯍꯟꯕ ꯑꯗꯨꯝꯕ ꯃꯌꯥꯝ ꯑꯃ ꯑꯩꯈꯣꯏꯗ ꯄꯣꯛꯍꯜꯂꯤ ꯑꯁꯤꯒꯨꯝꯂꯕ ꯂꯥꯏꯅꯥꯁꯤꯡ ꯑꯁꯤꯒꯤ ꯃꯇꯥꯡꯗ ꯑꯩꯅ ꯍꯥꯏꯅꯤꯡꯕꯗꯤ ꯅꯈꯣꯏꯒꯤ ꯆꯥꯕꯗ ꯆꯤꯟꯖꯥꯛꯇ ꯍꯥꯞꯄꯤꯕ ꯑꯩꯈꯣꯏꯒꯤ ꯌꯨꯔꯤꯌꯥ ꯁꯤꯒꯨꯝꯂꯕ ꯁꯤꯡꯕꯨ ꯐꯒꯠꯅꯕꯅꯦꯅ ꯀꯥꯞꯄꯤꯕ ꯍꯤꯗꯥꯛꯁꯤꯡ ꯑꯁꯤ ꯑꯩꯈꯣꯏꯒꯤ ꯍꯛꯆꯥꯡꯗꯗꯤ ꯌꯥꯝꯅ ꯁꯣꯛꯄ ꯃꯈꯜ ꯑꯃꯅꯤ ꯃꯁꯤꯅ ꯃꯔꯝ ꯑꯣꯏꯔꯒ ꯑꯩꯈꯣꯏꯕꯨ ꯑꯩꯈꯣꯏꯒꯤ ꯍꯛꯆꯥꯡ ꯑꯣꯔꯒꯥꯟꯁꯤꯡ ꯁꯣꯟꯊꯔꯛꯄꯗ ꯑꯗꯨꯛꯀꯤ ꯃꯇꯤꯛ ꯌꯥꯝꯅ ꯃꯇꯦꯡ ꯄꯥꯡꯏ ꯃꯔꯝꯗꯤ ꯃꯈꯜ ꯃꯈꯜ ꯒꯤ ꯂꯥꯏꯅꯥꯁꯤꯡꯁꯨ ꯄꯣꯛꯍꯜꯂꯤ ꯑꯁꯤꯅ ꯃꯔꯝ ꯑꯣꯏꯔꯒ